ꯍꯜꯂꯣ ꯍꯜꯂꯣ ꯍꯩ ꯅꯪ ꯀꯗꯥꯏ ꯂꯩꯒꯦ ꯑꯥ ꯅꯠꯇꯦ ꯋꯥꯔꯤ ꯈꯔ ꯁꯥꯟꯅꯗꯕ ꯌꯥꯗ꯭ꯔꯦ ꯀꯔꯤ ꯑꯣꯏꯅꯤ ꯏꯕꯥꯅꯤꯒꯤ ꯃꯇꯥꯡꯗꯅꯤꯗꯅ ꯎꯝ ꯑꯗꯣ ꯍꯣꯏ ꯏꯁꯨꯗꯤ ꯈꯔ ꯂꯩꯔꯦ ꯑꯗꯨꯕꯨ ꯏꯕꯥꯅꯤ ꯋꯥꯔꯤ ꯁꯥꯟꯅꯗꯕꯗꯤ ꯌꯥꯗ꯭ꯔꯦ ꯃꯔꯝꯗꯤ ꯇꯨꯡ ꯀꯨꯏꯅ ꯍꯌꯦꯡ ꯐꯥꯎ ꯍꯌꯦꯡ ꯋꯥꯏ ꯐꯥꯎ ꯂꯩꯃꯤꯟꯅꯒꯗꯕꯅꯤꯅ ꯅꯪꯅ ꯁꯨꯃꯥꯏꯅ ꯁꯨꯝ ꯇꯧꯔꯒꯗꯤ ꯏꯁꯨ ꯁꯨꯝ ꯂꯩꯔꯒꯗꯤ ꯏꯕꯥꯅꯤꯒꯤ ꯃꯔꯛꯇ ꯁꯨꯝ ꯅꯨꯡꯉꯥꯏꯅꯔꯛꯇ꯭ꯔꯒꯗꯤ ꯄ꯭ꯔꯣꯕ꯭ꯂꯦꯝ ꯊꯣꯛꯂꯛꯄꯁꯨ ꯌꯥꯏ ꯑꯗꯨꯅ ꯑꯔꯦꯞꯄ ꯑꯃ ꯀꯔꯤꯅꯣ ꯑꯃ ꯍꯥꯏꯅꯕ ꯇꯥꯔꯦ ꯎꯝ ꯑꯗꯣ ꯍꯣꯏ ꯅꯪꯁꯨ ꯑꯦꯡꯒꯔ ꯏꯁꯨ ꯈꯔ ꯂꯩꯌꯦ ꯑꯗ ꯑꯩ ꯈꯪꯉꯦ ꯑꯗꯨꯕꯨ ꯑꯩꯒꯤꯁꯨ ꯊꯕꯛꯁꯦ ꯈꯔ ꯆꯤꯟꯕꯅꯤꯅ ꯑꯩꯉꯣꯟꯗꯁꯨ ꯍꯦꯛ ꯋꯥꯅꯒ ꯍꯜꯂꯛꯄ ꯃꯇꯝꯗꯗꯤ ꯑꯗꯨꯃꯥꯏꯅꯒ ꯇꯧꯕꯁꯦ ꯑꯩꯉꯣꯟꯗ ꯅꯨꯡꯉꯥꯏꯇꯕꯁꯨ ꯑꯗꯨꯝ ꯌꯥꯎꯋꯦ ꯑꯗꯨꯅ ꯑꯗꯨ ꯑꯩ ꯅꯉꯣꯟꯗꯁꯨ ꯐꯖꯅ ꯍꯥꯏꯔꯦ ꯅꯪꯁꯨ ꯑꯗꯨꯒꯤ ꯄ꯭ꯔꯣꯕ꯭ꯂꯦꯝꯗꯨ ꯑꯗꯨꯝ ꯈꯔ ꯂꯩꯔꯦ ꯑꯗꯣ ꯅꯪ ꯑꯗꯣ ꯆꯨꯝꯊꯣꯛꯀꯦ ꯍꯥꯏꯕ꯭ꯔꯥ ꯀꯃꯥꯏ ꯇꯧꯕꯅꯣ ꯑꯩꯁꯨ ꯁꯨꯝ ꯅꯉꯣꯟꯗ ꯁꯨꯝ ꯍꯥꯏꯖꯤꯜꯂꯛꯄꯁꯦ ꯑꯩꯁꯨ ꯈꯥꯡꯕ ꯌꯥꯕꯒꯤ ꯄꯥꯡꯒꯜ ꯂꯩꯁꯜꯂꯛꯇ꯭ꯔꯦ ꯍꯣꯏ ꯐꯔꯦ ꯐꯔꯦ ꯑꯩ ꯍꯣꯔꯦꯟ ꯌꯨꯝ ꯂꯥꯛꯑꯒ ꯋꯥꯔꯤꯗꯣ ꯐꯖꯅ ꯁꯥꯟꯅꯔꯁꯤ ꯑꯣ ꯎꯝ ꯊꯝꯃꯒꯦ